ꯍꯜꯂꯣ ꯑꯣ ꯑꯩ ꯃꯄꯥꯟ ꯂꯝꯗꯒꯤ ꯂꯥꯛꯄꯅꯦ ꯅꯈꯣꯏꯒꯤ ꯃꯅꯤꯄꯨꯔꯁꯤꯗ ꯀꯔꯤ ꯀꯔꯤ ꯌꯦꯟꯁꯥꯡ ꯆꯥꯕ ꯌꯥꯕ ꯀꯔꯝꯕ ꯂꯩꯕꯅꯣ ꯑꯩ ꯈꯤꯇꯪ ꯈꯪꯕ ꯄꯥꯝꯃꯤ ꯆꯥꯕ ꯄꯥꯝꯃꯦ ꯑꯩ ꯍꯥꯏꯔꯤꯕ ꯀꯣꯕꯤ ꯍꯪꯒꯥꯝ ꯃꯅꯤꯄꯨꯔꯒꯤ ꯍꯪꯒꯥꯝꯁꯤ ꯆꯥꯗꯕ ꯀꯨꯏꯔꯦ ꯃꯍꯥꯎꯁꯨ ꯀꯃꯥꯏꯅ ꯇꯧꯕꯅꯣ ꯈꯪꯗꯦ ꯑꯁꯤꯒꯤ ꯀꯣꯕꯤ ꯂꯩꯒꯨꯝꯕ ꯑꯗꯨꯗꯒꯤ ꯒꯥꯖꯔ ꯒꯥꯖꯔꯕꯨꯗꯤ ꯍꯣꯏ ꯃꯅꯨꯡ ꯂꯣꯝꯗꯁꯨ ꯑꯗꯨꯝ ꯐꯪꯏ ꯁꯝꯅ ꯍꯥꯏꯔꯕꯗ ꯍꯋꯥꯏ ꯃꯨꯕꯤ ꯑꯃ ꯑꯃ ꯁꯤꯒꯨꯝꯕ ꯃꯌꯥꯝꯁꯤꯡꯁꯤ ꯑꯩ ꯈꯔ ꯆꯥꯕ ꯄꯥꯝꯃꯤ ꯑꯩꯁꯤ ꯅꯨꯃꯤꯠ ꯍꯨꯝꯅꯤ ꯃꯔꯤꯅꯤꯒꯨꯝꯕ ꯂꯩꯒꯦꯅꯗꯤ ꯈꯜꯂꯤ

ꯑꯁ ꯌꯥꯝ ꯄꯥꯝꯃꯦ ꯑꯗꯨꯗꯤ ꯌꯥꯝ ꯍꯥꯎꯔꯅꯤ ꯑꯩ ꯂꯩꯖꯗꯦ ꯑꯗꯨꯝ ꯃꯅꯤꯄꯨꯔꯗ ꯊꯣꯛꯑꯒ ꯂꯩꯐꯝ ꯆꯥꯐꯝꯁꯤ ꯀꯔꯝꯕꯅ ꯐꯕꯅꯣ ꯀꯔꯝꯕꯅ ꯀꯝꯗꯧꯕꯅꯣ ꯍꯥꯏꯕꯗꯨ ꯌꯦꯡꯉꯒ ꯂꯩꯒꯦꯅ ꯈꯜꯂꯤ ꯑꯗꯨꯕꯨ ꯅꯪꯅ ꯊꯦꯡꯅꯕꯁꯤ ꯅꯝꯕꯔ ꯐꯪꯅꯗꯅ ꯊꯦꯡꯅꯕꯁꯤ ꯌꯥꯝ ꯍꯔꯥꯎꯏ ꯅꯈꯣꯏꯒꯤꯗꯨꯗ ꯂꯥꯛꯄ ꯌꯥꯔꯒꯗꯤ ꯑꯗꯨꯝ ꯂꯥꯛꯀꯦ ꯑꯗꯨꯒ ꯅꯨꯃꯤꯠ ꯅꯤꯅꯤ ꯍꯨꯝꯅꯤꯗꯪ ꯂꯩꯔꯒ

ꯎꯝ ꯎꯝ

ꯍꯣꯏ ꯍꯣꯏ ꯌꯥꯝ ꯐꯒꯅꯤ ꯑꯩ ꯁꯣꯏꯗꯅ ꯃꯅꯤꯄꯨꯔꯒꯤ ꯁꯤꯡꯖꯨꯗꯨꯃꯛꯇꯗꯤ ꯃꯊꯦꯜꯗꯨ ꯁꯨꯍꯜꯂꯝꯃꯣ ꯑꯗꯨ ꯑꯃꯇꯁꯨ ꯍꯥꯞꯆꯅꯤꯡꯏ

ꯐ꯭ꯂꯥꯏꯠꯇꯤ ꯊꯨꯡꯉꯒꯗꯕꯁꯤ ꯄꯨꯡ ꯃꯔꯤꯒꯤ ꯐ꯭ꯂꯥꯏꯠꯅꯤ ꯑꯗꯨꯏꯗꯨꯗ ꯑꯗꯨꯝ ꯊꯨꯡꯂꯔꯒ ꯑꯩ ꯃꯐꯝꯗꯨꯗꯒꯤ ꯒꯥꯔꯤꯒ ꯍꯥꯏꯌꯔ ꯇꯧꯖꯔꯒ ꯑꯩ ꯂꯥꯛꯆꯔꯒꯦ ꯍꯣꯏ ꯍꯣꯏ ꯌꯥꯝ ꯐꯔꯦ